ꯏꯁꯀꯥꯏ ꯐꯨꯗ ꯔꯦꯁꯇꯨꯔꯦꯟꯗ ꯑꯩꯅ ꯉꯁꯤ ꯏꯃꯥꯟꯅꯕꯁꯤꯡ ꯄꯨꯟꯕꯒꯤ ꯄꯥꯔꯇꯤ ꯑꯃꯈꯛ ꯇꯧꯁꯦꯅ ꯕꯤꯔꯌꯥꯅꯤꯒ ꯀꯕꯥꯞꯀ ꯆꯤꯛꯀꯟ ꯆꯧꯒ ꯑꯣꯗꯔ ꯇꯧꯈꯤꯕꯅꯦ ꯑꯗꯨ ꯀꯕꯥꯞꯇꯨ ꯌꯥꯎꯔꯛꯇ꯭ꯔꯦ ꯌꯥꯔꯒꯗꯤ ꯑꯩꯈꯣꯏ ꯄꯥꯔꯇꯤ ꯃꯇꯝꯁꯨ ꯑꯣꯏꯒꯗꯧꯔꯦ ꯈꯤꯇꯪ ꯊꯨꯅ ꯋꯥꯠꯍꯧꯔꯤꯕ ꯀꯕꯥꯞ ꯑꯗꯨ ꯈꯤꯇꯪ ꯊꯨꯅ ꯊꯤꯟꯕꯤꯔꯛꯅꯕ ꯏꯁꯀꯥꯏ ꯐꯨꯗꯀꯤ ꯃꯤꯁꯤꯡꯗ ꯍꯥꯏꯖꯔꯤ